ꯉꯔꯥꯡꯗꯣ ꯌꯨꯝꯗ ꯀꯣꯁꯃꯦꯇꯤꯛ ꯑꯥꯏꯇꯦꯝ ꯌꯣꯟꯕ ꯂꯥꯛꯑꯦ ꯑꯗꯨꯗꯒꯤ ꯑꯩꯅ ꯃꯣꯏꯆꯔꯥꯏꯖꯔ ꯑꯃ ꯂꯩꯍꯧꯔꯦ ꯃꯣꯏꯅ ꯌꯥꯝ ꯐꯕꯅꯦꯅ ꯂꯍꯧꯕꯅꯦ ꯑꯗꯣ ꯑꯩꯅ ꯁꯤꯖꯤꯟꯅꯕ ꯃꯇꯝꯗ ꯑꯩꯉꯣꯟꯗ ꯌꯥꯝ ꯅꯨꯡꯉꯥꯏꯇ꯭ꯔꯦ ꯄꯣꯠꯇꯣ ꯑꯩꯉꯣꯟꯗ ꯃꯥꯏꯗ ꯌꯥꯝꯅ ꯅꯨꯡꯉꯥꯏꯇꯕ ꯑꯣꯏꯔꯦ ꯃꯃꯜꯁꯨ ꯌꯥꯝ ꯇꯥꯡꯉꯦ ꯃꯃꯜ ꯇꯥꯡꯏꯗꯨꯒ ꯁꯤꯖꯤꯟꯅꯕꯗ ꯅꯨꯡꯉꯥꯏꯇ꯭ꯔꯤꯗꯨꯒ ꯌꯥꯝ ꯆꯥꯟꯅꯗ꯭ꯔꯦ